ꯑꯩꯗꯤ ꯃꯨꯁꯂꯤꯝ ꯑꯣꯏꯕꯅꯤꯅ ꯃꯨꯁꯂꯤꯝꯒꯤ ꯆꯠꯅꯕꯤꯗꯣ ꯑꯣꯏꯅ ꯍꯥꯏꯒꯦ ꯃꯨꯁꯂꯤꯝꯒꯤ ꯂꯨꯍꯣꯡꯕꯒꯤ ꯊꯧꯔꯝꯁꯦ ꯁꯨꯝ ꯍꯥꯏꯗꯤ ꯅꯨꯄꯤꯅ ꯂꯩꯍꯪꯒ꯭ꯔꯥ ꯀꯩꯀꯥ ꯁꯦꯠꯇꯅ ꯅꯦꯀꯥꯞ ꯀꯩꯀꯥ ꯎꯞꯇꯅ ꯂꯨꯍꯣꯡꯉꯤ ꯑꯗꯨꯒ ꯅꯨꯄꯥꯅ ꯀꯨꯔꯇꯥ ꯁꯦꯠꯇꯅ ꯇꯧꯋꯤ ꯑꯗꯨꯒ ꯂꯥꯏꯅꯤꯡ ꯍꯥꯏꯇꯥꯔꯒꯗꯤ ꯑꯩꯈꯣꯏ ꯃꯨꯁꯂꯤꯝꯒꯤ ꯑꯣꯏꯕ ꯅꯤꯀꯥ ꯑꯅ ꯂꯩ ꯑꯗꯨ ꯁꯣꯟꯒꯅꯤ ꯑꯗꯨꯒ ꯗꯨꯋꯥ ꯗꯨꯋꯥ ꯍꯥꯏꯅꯁꯨ ꯂꯩ ꯃꯗꯨ ꯇꯧꯒꯅꯤ ꯑꯗꯨꯒ ꯂꯥꯏꯅꯤꯡ ꯊꯧꯔꯝꯁꯤꯡꯁꯦ ꯍꯥꯏ ꯇꯥꯔꯒꯗꯤ ꯁꯨꯃꯥꯏꯅ ꯑꯣꯏꯒꯅꯤ